ꯑꯩꯒꯤ ꯄꯨꯟꯁꯤꯒꯤ ꯑꯣꯏꯅ ꯈ꯭ꯋꯥꯏꯗꯒꯤ ꯆꯥꯎꯕ ꯁꯤꯡꯅꯕ ꯍꯥꯏꯔꯒꯗꯤ ꯑꯩꯅ ꯀꯅꯥꯒꯨꯝꯕ ꯑꯃꯗ ꯑꯦ ꯑꯩꯗꯤ ꯁꯨꯃꯥꯏꯅ ꯇꯧꯗꯕꯅ ꯁꯤ ꯄꯣꯠꯁꯤ ꯂꯩꯅꯤꯡꯏ ꯈꯣꯠꯅꯤꯡꯏ ꯍꯌꯦꯡ ꯈꯔ ꯂꯩꯔꯒ ꯁꯤ ꯇꯧꯅꯤꯡꯏ ꯈꯣꯠꯅꯤꯡꯏ ꯍꯥꯏꯕ ꯃꯇꯝꯗ ꯃꯤꯅ ꯑꯩꯉꯣꯟꯗ ꯅꯪꯗꯤ ꯑꯗꯨ ꯂꯩꯕ ꯉꯝꯃꯣꯏ ꯑꯗꯨ ꯇꯧꯕ ꯉꯝꯃꯣꯏ ꯅꯪꯅꯕꯨ ꯀꯔꯤ ꯇꯧꯕ ꯉꯝꯗꯣꯏꯅꯣ ꯈꯣꯠꯇꯣꯏꯅꯣ ꯑꯗꯨꯝ ꯍꯥꯏꯅ ꯍꯥꯏꯔꯛꯄꯅ ꯆꯤꯡꯕꯁꯨ ꯃꯌꯥꯝ ꯑꯃ ꯂꯩ ꯑꯗꯨ ꯑꯩꯉꯣꯟꯗꯗꯤ ꯌꯥꯝꯅ ꯆꯥꯎꯕ ꯁꯤꯡꯅꯕ ꯑꯃꯁꯨ ꯑꯣꯏ ꯍꯥꯏꯗꯤ ꯃꯤꯅ ꯇꯧꯕ ꯉꯝꯃꯒ ꯑꯩꯉꯣꯟꯗꯅ ꯀꯩꯗꯧꯕꯩ ꯇꯧꯕ ꯉꯝꯂꯣꯏꯗꯣꯏꯅꯣ ꯑꯩꯅ ꯀꯔꯤ ꯇꯧꯕꯒꯤ ꯑꯩꯅ ꯇꯧꯕ ꯉꯝꯂꯣꯏꯗꯣꯏꯅꯣ ꯈꯣꯠꯂꯣꯏꯗꯣꯏꯅꯣ ꯇꯧꯕꯗꯨꯗꯁꯨ ꯊꯕꯛꯇꯨ ꯑꯩꯅꯁꯨ ꯑꯗꯨꯝ ꯉꯝꯅꯤꯉꯥꯏ ꯑꯦꯅꯤ ꯄꯥꯝꯕꯩ ꯑꯃ ꯁꯤꯖꯤꯟꯅꯔꯒ ꯑꯦꯅꯤ ꯀꯔꯤꯒꯨꯝꯕ ꯁꯤꯖꯤꯟꯅꯔꯒ ꯊꯕꯛ ꯁꯨꯕ ꯑꯣꯏꯒꯦꯔꯥ ꯀꯔꯤ ꯂꯥꯏꯔꯤꯛ ꯄꯥꯕ ꯑꯣꯏꯒꯦꯔꯥ ꯑꯦꯅꯤ ꯊꯕꯛ ꯑꯃ ꯁꯤꯖꯤꯟꯅꯔꯒ ꯉꯝꯅꯤꯉꯥꯏꯁꯨ ꯑꯗꯨꯝ ꯇꯧꯏ ꯑꯩꯅ ꯉꯝꯁꯨ ꯉꯝꯕꯁꯨ ꯌꯥꯎꯏ ꯑꯗꯨꯅ ꯑꯩꯒꯤ ꯃꯣꯏꯅ ꯁꯤꯡꯅꯈꯤꯕ ꯑꯆꯧꯕꯗꯨꯒꯤꯁꯨ ꯃꯥꯏ ꯄꯥꯛꯑꯦ ꯍꯥꯏꯅ ꯈꯟꯕ ꯃꯇꯥꯡꯁꯨ ꯃꯌꯥꯝ ꯑꯃꯁꯨ ꯑꯣꯏꯍꯜꯂꯤ